ꯍꯦꯂꯣ ꯀꯦꯕ ꯀꯦꯕ ꯑꯗꯣ ꯊꯦꯡꯅ ꯂꯥꯛꯄꯅ ꯃꯔꯝ ꯑꯣꯏꯔꯒ ꯑꯩꯉꯣꯟꯗ ꯆꯠꯀꯗꯕ ꯊꯕꯛ ꯑꯃ ꯊꯦꯡꯍꯟꯕꯒꯤꯗꯃꯛꯇ ꯀꯦꯟꯁꯦꯜ ꯇꯧꯔꯕꯅꯤ ꯑꯗꯨꯅ ꯊꯦꯡꯕꯒꯤ ꯑꯣꯏꯅ ꯑꯩ ꯃꯈꯥ ꯇꯥꯅ ꯀꯩ ꯑꯣꯗꯔ ꯇꯧꯔꯔꯣꯏ